ꯃꯅꯤꯄꯨꯔꯒꯤ ꯖꯒꯣꯏ ꯑꯁꯤ ꯃꯈꯟ ꯌꯥꯝꯅ ꯂꯩ ꯖꯒꯣꯏ ꯑꯁꯦ ꯖꯒꯣꯏ ꯑꯁꯤꯅ ꯂꯩꯕꯥꯛ ꯑꯁꯤꯒꯤ ꯃꯁꯛ ꯇꯥꯛꯂꯤꯕꯅꯤ ꯃꯅꯤꯄꯨꯔꯗ ꯖꯒꯣꯏ ꯃꯈꯜ ꯌꯥꯝꯅ ꯂꯩ ꯑꯩꯅ ꯈꯪꯖꯕꯗ ꯈꯝꯕ ꯊꯣꯏꯕꯤ ꯖꯒꯣꯏ ꯃꯥꯏꯕꯤ ꯖꯒꯣꯏ ꯑꯗꯒꯤꯗꯤ ꯂꯥꯏ ꯍꯔꯥꯎꯕꯒꯤ ꯇꯥꯡꯈꯨꯜ ꯖꯒꯣꯏ ꯃꯈꯟ ꯃꯈꯟꯒꯤ ꯅꯥꯠꯀꯤ ꯑꯣꯏꯕ ꯌꯥꯝ ꯂꯩꯈꯔꯦ ꯍꯥꯏꯔꯤꯕ ꯖꯒꯣꯏ ꯑꯁꯤꯅ ꯃꯅꯤꯄꯨꯔꯕꯨ ꯃꯄꯥꯟ ꯂꯝꯗ ꯃꯁꯛ ꯇꯥꯛꯂꯤꯕꯅꯤ ꯑꯗꯨꯒ ꯖꯒꯣꯏ ꯑꯁꯤꯒꯤ ꯃꯥꯒꯤ ꯃꯑꯣꯡ ꯃꯑꯣꯡꯗꯨꯒꯤ ꯖꯒꯣꯏ ꯖꯒꯣꯏꯗꯨꯒꯤ ꯃꯇꯨꯡ ꯏꯟꯅ ꯐꯤꯖꯦꯠ ꯂꯩꯇꯦꯡꯁꯨ ꯇꯧꯅꯩ ꯃꯥꯏꯕꯤ ꯖꯒꯣꯏ ꯍꯥꯏꯔꯒꯅ ꯃꯥꯏꯕꯤꯅ ꯁꯦꯠꯄ ꯗ꯭ꯔꯦꯁ ꯁꯦꯠꯇꯅ ꯖꯒꯣꯏ ꯑꯁꯤ ꯁꯥꯟꯅꯩ ꯑꯗꯨꯒ ꯑꯩꯈꯣꯏꯅ ꯍꯥꯎ ꯍꯥꯏꯕꯗꯤ ꯆꯤꯡꯗ ꯇꯣꯡꯕ ꯃꯤꯁꯤꯡꯁꯤꯒꯤ ꯖꯒꯣꯏꯁꯨ ꯂꯩ ꯍꯥꯏꯔꯤꯕ ꯖꯒꯣꯏ ꯑꯁꯤ ꯁꯥꯒꯦ ꯍꯥꯏꯔꯒꯅ ꯑꯩꯈꯣꯏꯒꯤ ꯆꯤꯡꯃꯤꯁꯤꯡꯒꯤ ꯗ꯭ꯔꯦꯁ ꯁꯦꯠꯇꯅ ꯁꯥꯅꯩ ꯑꯗꯨꯒ ꯈꯝꯕ ꯊꯣꯏꯕꯤꯒꯤ ꯖꯒꯣꯏ ꯁꯥꯒꯦ ꯍꯥꯏꯔꯒꯅ ꯈꯝꯕ ꯊꯣꯏꯕꯤꯒꯤ ꯑꯩꯈꯣꯏꯒꯤ ꯗ꯭ꯔꯦꯁ ꯂꯩꯖꯩ ꯈꯝꯕ ꯁꯥꯕꯁꯦ ꯑꯩꯈꯣꯏꯒꯤ ꯐꯩꯖꯣꯝ ꯁꯦꯠꯇꯅ ꯑꯗꯒꯤꯗꯤ ꯂꯤꯁꯣꯟ ꯐꯨꯔꯤꯠ ꯂꯤꯠꯇꯅ ꯑꯗꯒꯤ ꯅꯤꯉꯝ ꯁꯝꯖꯤ ꯍꯥꯞꯇꯅ ꯁꯥꯟꯅꯩ ꯑꯗꯨꯒ ꯊꯣꯏꯕꯤ ꯁꯥꯕꯗꯅ ꯂꯤꯁꯣꯟ ꯐꯨꯔꯤꯠ ꯂꯤꯠꯇꯅ ꯃꯄꯥꯟ ꯅꯥꯏꯕ ꯁꯦꯠꯂꯦꯔꯒ ꯀꯖꯦꯡꯂꯩ ꯎꯞꯇꯅ ꯁꯥꯅꯩ ꯍꯥꯏꯔꯤꯕ ꯅꯥꯠꯀꯤ ꯃꯇꯨꯡ ꯏꯟꯅ ꯖꯒꯣꯏ ꯃꯈꯜꯁꯤꯡ ꯑꯁꯤ ꯂꯩ ꯃꯅꯤꯄꯨꯔꯗ ꯐꯖ ꯐꯖꯈ꯭ꯔꯕ ꯀꯨꯝꯍꯩ ꯀꯌꯥ ꯑꯃꯁꯨ ꯂꯩ ꯑꯩꯈꯣꯏꯒꯤ ꯌꯥꯎꯁꯪꯒꯤ ꯃꯇꯝꯗ ꯅꯨꯄꯤꯁꯤꯡꯅ ꯊꯥꯕꯜ ꯆꯣꯡꯕ ꯍꯥꯏꯗꯅ ꯅꯨꯃꯤꯗꯥꯡꯒꯤ ꯍꯣꯂꯤꯒꯤ ꯅꯨꯃꯤꯠ ꯃꯉꯥꯅꯤꯁꯤꯒꯤ ꯃꯅꯨꯡꯁꯤꯗ ꯅꯨꯃꯤꯗꯥꯡꯗ ꯅꯨꯄꯤꯁꯤꯡꯅ ꯃꯥꯒꯤ ꯃꯥꯒꯤ ꯂꯩꯖꯕ ꯐꯤꯔꯣꯟ ꯐꯖ ꯐꯖꯕ ꯁꯦꯠ ꯆꯥꯗꯅ ꯂꯩꯇꯦꯡꯗꯅ ꯊꯥꯕꯜ ꯆꯣꯡꯕꯤ ꯆꯠꯅꯕꯤ ꯑꯃ ꯂꯩ ꯍꯥꯏꯔꯤꯕ ꯆꯠꯅꯕꯤ ꯑꯁꯤꯅ ꯃꯩꯇꯩꯒꯤ ꯆꯠꯅꯕꯤ ꯁꯛꯇꯝ ꯑꯁꯤ ꯇꯥꯛꯂꯤꯕꯅꯤ ꯑꯁꯨꯝꯅ ꯃꯅꯤꯄꯨꯔꯗ ꯃꯈꯟ ꯃꯈꯟꯒꯤ ꯖꯒꯣꯏ ꯂꯩ ꯅꯥꯠꯀꯤ ꯑꯣꯏꯕ ꯊꯥꯡ ꯇꯥꯒꯤ ꯖꯒꯣꯏ ꯃꯈꯟ ꯃꯈꯟ ꯌꯥꯝꯅ ꯂꯩꯒꯔꯦ ꯍꯥꯏꯔꯤꯕ ꯄꯨꯝꯅꯃꯛ ꯑꯁꯤꯅ ꯃꯅꯤꯄꯨꯔꯕꯨ ꯃꯄꯥꯟ ꯂꯝꯗ ꯃꯁꯛ ꯇꯥꯛꯂꯤꯕꯅꯤ